ꯑꯩꯅ ꯄꯨꯁꯤꯗ ꯑꯍꯥꯟꯕ ꯑꯣꯏꯅ ꯊꯣꯡꯈꯤꯕꯗꯤ ꯌꯦꯟ ꯊꯣꯡꯕꯅꯦ ꯑꯩꯅ ꯌꯦꯟ ꯊꯣꯡꯕꯁꯤꯗ ꯑꯩꯗꯤ ꯑꯃꯨꯛ ꯐꯥꯎꯕ ꯊꯣꯡꯗ꯭ꯔꯤꯕꯅꯤꯅ ꯈꯪꯗꯦ ꯑꯗꯒꯤ ꯌꯨꯇꯨꯞꯇ ꯌꯦꯡꯉꯦ ꯌꯨꯇꯨꯞꯇ ꯌꯦꯡꯉꯒ ꯌꯨꯇꯨꯞꯀꯤ ꯊꯣꯡꯕꯗꯨꯒ ꯃꯑꯣꯡ ꯌꯦꯡꯉꯦ ꯑꯗꯨꯒ ꯑꯩꯁꯨ ꯈꯥꯡ ꯊꯥꯡꯒꯠꯂꯦ ꯒ꯭ꯌꯥꯁ ꯊꯥꯒꯠꯂꯦ ꯑꯗꯨꯒ ꯈꯥꯡ ꯊꯥꯡꯒꯠꯂꯦ ꯈꯥꯡ ꯊꯥꯡꯒꯠꯂꯒ ꯊꯥꯎ ꯑꯃꯨꯛ ꯍꯩꯔꯦ ꯊꯥꯎ ꯑꯃꯨꯛ ꯍꯩꯔ ꯇꯤꯜꯍꯧ ꯑꯃꯨꯛ ꯉꯧꯔꯦ ꯃꯣꯏꯅ ꯇꯧꯕꯗꯨꯒ ꯃꯑꯣꯡ ꯌꯦꯡꯉ ꯌꯦꯡꯉꯒ ꯑꯗꯒꯤ ꯆꯅꯝ ꯑꯃꯨꯛ ꯍꯥꯞꯄꯦ ꯑꯗꯒꯤ ꯃꯣꯔꯣꯛ ꯑꯗꯒꯤ ꯖꯤꯔꯥ ꯌꯥꯏꯉꯪ ꯂꯣꯏꯅ ꯁꯨꯅ ꯍꯔꯤꯕꯣꯞ ꯇꯦꯁꯄꯇꯥ ꯂꯣꯏꯅ ꯍꯥꯞꯄꯦ ꯑꯗꯒꯤ ꯑꯃꯨꯛ ꯉꯧꯔꯦ ꯃꯨꯟꯅ ꯉꯧꯔꯕ ꯃꯇꯨꯡꯗ ꯑꯃꯨꯛ ꯃꯨꯜꯂꯕ ꯀꯥꯟꯗ ꯑꯃꯨꯛ ꯁꯥ ꯍꯥꯞꯄꯦ ꯌꯦꯟꯗꯣ ꯍꯥꯞꯄꯦ ꯌꯦꯟꯗꯣ ꯍꯥꯞꯄ ꯀꯥꯟꯗ ꯌꯦꯟꯗꯨꯁꯨ ꯑꯃꯨꯛ ꯃꯨꯟꯅ ꯌꯦꯟꯗꯣ ꯃꯇꯨꯝ ꯇꯥꯁꯤꯟꯗ꯭ꯔꯤ ꯐꯥꯎ ꯃꯁꯂꯥꯗꯨꯒ ꯇꯧꯔꯒ ꯉꯧꯔꯦ ꯉꯧꯔꯕ ꯃꯇꯨꯡꯗ ꯐꯖꯅ ꯁꯥꯗꯣ ꯃꯨꯜꯂꯦ ꯍꯥꯏꯕ ꯀꯥꯟꯗ ꯑꯃꯨꯛ ꯃꯍꯤ ꯈꯔ ꯍꯥꯞꯄꯦ ꯃꯍꯤ ꯈꯔ ꯍꯥꯞꯄꯒ ꯃꯨꯜꯂꯦ ꯃꯨꯜꯂꯦ ꯃꯨꯜꯂꯒ ꯁꯣꯜꯂꯦ ꯁꯣꯟꯕꯗꯒꯤꯗꯤ ꯑꯩꯅ ꯑꯩꯈꯣꯏꯒꯤ ꯐꯦꯃꯤꯂꯤꯒꯤ ꯃꯌꯥꯝꯁꯤꯡꯗꯨꯗ ꯑꯩꯅ ꯉꯁꯤ ꯄꯨꯟꯁꯤꯗ ꯑꯍꯥꯟꯕ ꯌꯦꯟ ꯊꯣꯡꯕꯅꯤ ꯆꯥꯃꯤꯟꯅꯁꯦꯅ ꯑꯩꯈꯣꯏ ꯄꯨꯂꯞ ꯑꯄꯨꯟꯕꯒꯤ ꯑꯣꯏꯅ ꯐꯃꯤꯟꯅꯔꯒ ꯆꯥꯃꯤꯟꯅꯔꯦ ꯑꯗ ꯃꯌꯥꯝꯅ ꯑꯩꯉꯣꯟꯗ ꯌꯥꯝ ꯍꯥꯎꯋꯤ ꯌꯥꯝ ꯍꯥꯎꯋꯤꯑꯅ ꯑꯩꯉꯣꯟꯗ ꯑꯗꯨꯛꯀꯤ ꯃꯇꯤꯛ ꯊꯥꯒꯠꯄꯤꯔꯛꯑꯦ ꯑꯁ ꯑꯩꯁꯨ ꯌꯥꯝ ꯅꯨꯡꯉꯥꯏ ꯑꯩ ꯅꯨꯡꯉꯥꯏꯃꯟꯗꯅ ꯑꯩꯒꯤ ꯏꯃꯥꯟꯅꯕꯤ ꯂꯩꯀꯥꯏꯒꯤ ꯀꯩꯔꯣꯜ ꯂꯩꯀꯥꯏꯒꯤ ꯏꯆꯤꯜ ꯏꯅꯥꯎꯁꯤꯡꯗꯁꯨ ꯈꯔ ꯇꯦꯡꯀꯣꯠ ꯑꯃꯃꯝ ꯊꯤꯜꯂꯦ ꯃꯣꯏꯅꯁꯨ ꯌꯥꯝ ꯍꯔꯥꯎꯋꯤ ꯑꯁ ꯅꯪꯗꯤ ꯅꯄꯨꯟꯁꯤꯗ ꯑꯃꯨꯛ ꯐꯥꯎꯕ ꯊꯣꯡꯗ꯭ꯔꯒ ꯉꯁꯤ ꯊꯣꯡꯕꯁꯤ ꯌꯥꯝꯅ ꯍꯥꯎꯋꯤ ꯌꯥꯝ ꯍꯥꯎꯋꯦꯅ ꯏꯃꯥꯟꯅꯕꯤ ꯈꯩꯐꯥꯎꯕꯕꯗ ꯆꯥꯛ ꯆꯥꯟꯅꯁꯤ ꯍꯥꯏꯖꯤꯜꯂꯛꯄ ꯐꯥꯎꯕ ꯌꯥꯎꯔꯦ ꯍꯥꯎꯃꯟꯈꯤꯗꯅ ꯑꯩ ꯌꯥꯝ ꯋꯥꯈꯜ ꯅꯨꯡꯉꯥꯏ